ꯃꯍꯩꯔꯣꯏ ꯈꯨꯗꯤꯡꯃꯛꯅ ꯁ꯭ꯀꯨꯜ ꯇꯝꯕ ꯂꯣꯏꯔꯕ ꯃꯇꯨꯡꯗ ꯁ꯭ꯀꯨꯜ ꯇꯝꯕ ꯂꯣꯏꯔꯕ ꯃꯇꯨꯡꯗ ꯍꯥꯏꯌꯥꯔ ꯏꯖꯨꯀꯦꯁꯟꯒꯤꯗꯃꯛꯇ ꯃꯈꯣꯏ ꯈꯔ ꯑꯃꯅ ꯆꯠꯈꯤ ꯑꯃꯁꯨꯡ ꯃꯍꯩꯔꯣꯏ ꯈꯔ ꯑꯃꯗꯤ ꯏꯃꯨꯡꯒꯤ ꯕꯤꯖꯤꯅꯦꯁ ꯕꯤꯖꯤꯅꯦꯁꯁꯤꯡꯗ ꯆꯪꯁꯤꯜꯂꯤ ꯑꯗꯨꯒ ꯃꯍꯩꯔꯣꯏ ꯈꯔ ꯑꯃꯅ ꯏꯁꯄꯣꯔꯠ ꯑꯃꯁꯨꯡ ꯑꯥꯔꯠ ꯑꯥꯔꯠꯁꯀꯤ ꯑꯥꯔꯠꯀꯤ ꯂꯝꯗ ꯆꯠꯅꯕ ꯃꯍꯩꯔꯣꯏ ꯈꯔ ꯑꯃꯁꯨ ꯂꯩ